ꯏꯔꯣꯏꯕ ꯑꯁꯤꯅ ꯑꯩꯈꯣꯏꯒꯤ ꯍꯛꯆꯥꯡꯗ ꯌꯥꯝꯅ ꯐꯅ ꯊꯝꯃꯤ ꯑꯃꯗꯤ ꯍꯛꯆꯥꯡꯒꯤ ꯀꯌꯥꯠ ꯈꯨꯗꯤꯡꯃꯛ ꯑꯁꯤ ꯃꯊꯧ ꯇꯧꯍꯜꯂꯤ ꯃꯁꯤꯅ ꯑꯩꯈꯣꯏꯗ ꯑꯩꯈꯣꯏꯒꯤ ꯍꯛꯆꯥꯡꯗ ꯇꯤꯟꯖꯪ ꯀꯥꯏꯖꯪꯗꯅ ꯊꯝꯃꯤ ꯃꯁꯤꯅ ꯑꯩꯈꯣꯏꯒꯤ ꯁꯣꯔ ꯍꯣꯟꯕ ꯑꯃꯗꯤ ꯍꯣꯟꯖꯟ ꯁꯣꯔ ꯍꯣꯟꯗꯣꯛꯄ ꯑꯃꯗꯤ ꯍꯣꯟꯖꯟꯕꯗ ꯌꯥꯝꯅ ꯅꯨꯡꯉꯥꯏꯍꯜꯂꯤ ꯁꯣꯔ ꯌꯥꯝ ꯁꯥꯡꯅ ꯍꯣꯟꯕꯁꯨ ꯉꯝꯍꯜꯂꯤ ꯌꯥꯝ ꯁꯥꯡꯅ ꯍꯣꯟꯖꯤꯟꯕꯁꯨ ꯉꯝꯍꯜꯂꯤ